ꯍꯂꯣ ꯃꯥꯏ ꯗ꯭ꯌꯔ ꯐ꯭ꯔꯦꯟ ꯔꯟꯖꯤꯠ ꯁꯤꯡ ꯑꯩ ꯍꯧꯖꯤꯛ ꯍꯧꯖꯤꯛ ꯀꯜꯀꯇꯥꯗ ꯂꯩꯖꯕꯅꯤ ꯑꯗꯨꯅ ꯏꯝꯐꯥꯜꯗ ꯂꯥꯛꯑꯒ ꯏꯝꯐꯥꯜ ꯑ꯭ꯌꯔꯄꯣꯔꯠꯇꯒꯤ ꯀꯔꯝꯕ ꯇ꯭ꯔꯦꯛꯁ ꯇꯦꯛꯁꯤ ꯑꯃ ꯏꯃꯥ ꯀꯦꯞ ꯁꯥꯔꯕꯤꯁꯀꯨꯝꯕꯒꯤ ꯑꯃ ꯂꯧꯔꯒ ꯆꯠꯅꯤꯡꯉꯤ ꯃꯗꯨꯗ ꯍꯥꯏꯔꯤꯕ ꯏꯃꯥ ꯀꯦꯞ ꯁꯔꯕꯤꯁꯀꯤ ꯔꯦꯇꯤꯡ ꯍꯥꯏꯕꯗꯤ ꯃꯈꯣꯏ ꯀꯤꯂꯣꯃꯤꯇꯔ ꯑꯃꯗ ꯂꯨꯄꯥ ꯀꯌꯥ ꯂꯧꯕ ꯑꯥꯗꯒꯤ ꯗ꯭ꯔꯥꯏꯚꯔꯗꯨ ꯈꯔ ꯒ꯭ꯌꯥꯟ ꯇꯥꯕ ꯌꯨ ꯊꯛꯇꯕ ꯉꯥꯡꯅ ꯁꯛꯅꯕ ꯌꯥꯕ ꯃꯕꯨꯛ ꯃꯄꯥꯎ ꯐꯕ ꯇꯦꯛꯁꯤ ꯗ꯭ꯔꯥꯏꯚꯔ ꯑꯃꯈꯛꯀꯤ ꯄꯥꯝꯖꯩ ꯑꯗꯨꯅ ꯃꯈꯣꯏꯒꯤ ꯆꯞ ꯆꯥꯕ ꯃꯔꯣꯟꯗꯨ ꯈꯖꯤꯛꯇꯪ ꯑꯩꯉꯣꯟꯗ ꯍꯥꯏꯕꯤꯔꯛꯄ ꯌꯥꯒꯗꯔꯥ ꯌꯦꯡꯕꯤꯌꯨ